ꯑꯩꯅ ꯂꯥꯏ ꯌꯦꯛꯄꯁꯤꯡꯅ ꯊꯤꯖꯤꯟꯕ ꯈꯣꯝꯖꯤꯟꯕꯁꯦ ꯑꯩꯅ ꯀꯅꯥꯒꯨꯝꯕ ꯑꯃꯅ ꯌꯦꯛꯄ ꯎꯔꯨꯕꯗꯒꯤ ꯑꯩꯅ ꯌꯦꯡꯅꯤꯡꯕ ꯌꯦꯛꯅꯤꯡꯕ ꯐꯥꯎꯕꯒꯨꯝꯕ ꯇꯧꯅꯤꯡꯕ ꯁꯤ ꯏꯕꯁꯦ ꯐꯖꯅꯤ ꯈꯧꯠꯅꯤ ꯈꯟꯕꯒꯁꯦ ꯃꯦꯗ꯭ꯌꯥꯗꯒꯤ ꯅꯠꯇ꯭ꯔꯒ ꯃꯤꯅ ꯂꯩꯀꯥꯏꯗ ꯌꯦꯛꯄꯁꯤꯡ ꯎꯕꯁꯤꯡꯗꯒꯤ ꯇꯧꯍꯟꯅꯤꯡꯉꯦ